ꯑꯍꯜꯁꯤꯡꯒꯤ ꯃꯤꯔꯣꯜ ꯑꯃꯁꯨꯡ ꯅꯍꯥꯁꯤꯡꯒꯤ ꯃꯤꯔꯣꯜꯅ ꯄꯥꯝꯂꯤꯕꯁꯤꯡꯒꯤ ꯃꯔꯛꯇ ꯈꯜ ꯑꯃ ꯄꯨꯔꯛꯅꯕ ꯍꯣꯠꯅꯕꯗ ꯑꯩꯍꯥꯛꯁꯨ ꯁꯔꯨꯛ ꯌꯥꯔꯤ ꯍꯥꯏꯅ ꯍꯥꯏꯖꯅꯤꯡꯉꯤ ꯁꯝꯅ ꯍꯥꯏꯔꯕꯗ ꯈꯨꯗꯝ ꯈꯔ ꯄꯜꯂꯕꯗ ꯅꯨꯃꯤꯠ ꯐꯠꯇꯕꯗ ꯂꯝ ꯆꯠꯊꯣꯛꯄ ꯌꯥꯗꯕ ꯍꯥꯏꯗꯅ ꯑꯩꯈꯣꯏꯒꯤ ꯑꯍꯜ ꯂꯃꯟꯁꯤꯡꯅ ꯊꯝꯕꯤꯔꯝꯕ ꯆꯠꯅꯕꯤ ꯑꯗꯨ ꯑꯩꯈꯣꯏꯅ ꯃꯔꯝ ꯈꯪꯅ ꯍꯧꯖꯤꯛꯀꯤ ꯃꯇꯝꯗ ꯊꯕꯛ ꯆꯤꯟꯅꯔꯛꯄ ꯑꯗꯨꯒ ꯃꯊꯧ ꯇꯥꯔꯛꯄꯒꯤ ꯃꯇꯨꯡ ꯏꯟꯅ ꯆꯠꯇꯕ ꯌꯥꯗꯕ ꯑꯣꯏꯔꯕꯗꯤ ꯑꯩꯈꯣꯏꯅ ꯅꯨꯃꯤꯠ ꯐꯠꯇꯦ ꯍꯥꯏꯗꯅ ꯆꯠꯊꯣꯛꯇꯅ ꯂꯩꯒꯗ꯭ꯔꯥ ꯍꯥꯏꯕꯁꯤ ꯑꯍꯜꯁꯤꯡꯁꯤꯗ ꯈꯪꯍꯟꯕ ꯒ꯭ꯌꯥꯟ ꯇꯥꯅ ꯐꯖꯅ ꯇꯥꯛꯄꯤꯕ ꯑꯗꯨꯒ ꯌꯥꯅꯕ ꯄꯨꯔꯛꯄ ꯑꯗꯨꯒ ꯑꯃꯥꯡ ꯑꯁꯦꯡꯒꯤ ꯃꯔꯥꯡ ꯃꯇꯥꯡꯗ ꯄꯜꯂꯕꯗ ꯏꯔꯨꯖꯗ꯭ꯔꯕꯗꯤ ꯆꯥꯛꯈꯨꯝ ꯆꯪꯕ ꯌꯥꯗꯦ ꯍꯥꯏꯅ ꯑꯩꯈꯣꯏꯒꯤ ꯑꯍꯜꯁꯤꯡꯅ ꯊꯝꯕꯤꯔꯝꯕ ꯆꯠꯅꯕꯤ ꯑꯩꯈꯣꯏ ꯅꯍꯥꯔꯣꯜꯁꯤꯡꯁꯤꯅ ꯁꯝꯖꯤꯟꯅꯕ ꯍꯣꯠꯅꯕꯗ ꯏꯔꯨꯖꯗꯅ ꯆꯥꯛꯈꯨꯝ ꯆꯪꯕ ꯌꯥꯗꯕꯗꯤ ꯅꯠꯇꯦ ꯑꯗꯨꯕꯨ ꯂꯨ ꯅꯥꯟꯕꯒꯤ ꯃꯑꯣꯡ ꯂꯣꯝꯗ ꯌꯦꯡꯂꯒ ꯑꯩꯈꯣꯏꯅ ꯆꯠꯅꯕꯤ ꯑꯁꯤꯕꯨ ꯑꯩꯈꯣꯏꯅ ꯇꯨꯡ ꯀꯣꯏꯅ ꯄꯨꯔꯛꯄꯗ ꯑꯗꯨꯝ ꯆꯠꯅꯍꯟꯕꯗ ꯑꯀꯥꯏꯕ ꯂꯩꯇꯦ ꯑꯩꯈꯣꯏ ꯆꯥꯛꯈꯨꯝꯗ ꯃꯁꯥ ꯅꯥꯟꯅ ꯆꯪꯕ ꯍꯥꯏꯕꯁꯤ ꯆꯥꯅ ꯊꯛꯅꯕꯅꯤꯅ ꯌꯥꯝꯅ ꯂꯨ ꯅꯥꯟꯅ ꯂꯩꯕ ꯍꯥꯏꯕꯁꯤ ꯇꯉꯥꯏ ꯐꯗꯦ ꯍꯥꯏꯅ ꯅꯍꯥꯔꯣꯜꯁꯤꯡꯗꯁꯨ ꯑꯩꯈꯣꯏꯅ ꯒ꯭ꯌꯥꯟ ꯇꯥꯍꯟꯕ ꯑꯗꯨꯒ ꯑꯃꯨꯛ ꯊꯥꯒꯤ ꯈꯣꯡꯀꯥꯞ ꯂꯥꯛꯄ ꯃꯇꯝꯁꯤꯡꯗ ꯅꯨꯄꯤꯁꯤꯡꯁꯤꯗ ꯑꯩꯈꯣꯏꯅ ꯇꯣꯉꯥꯟꯕ ꯃꯑꯣꯡ ꯑꯃꯗ ꯌꯥꯝꯅ ꯃꯥꯡꯉꯤ ꯍꯥꯏꯅ ꯑꯩꯈꯣꯏꯅ ꯇꯣꯉꯥꯟꯅ ꯀꯥ ꯑꯃꯗꯒ ꯂꯩꯍꯟꯗꯅ ꯇꯣꯉꯥꯟꯅ ꯐꯃꯨꯡ ꯑꯃꯗꯒ ꯇꯨꯝꯍꯟꯗꯅ ꯃꯍꯥꯛꯄꯨ ꯁꯣꯛꯅ ꯁꯝꯅꯕ ꯌꯥꯗ꯭ꯔꯕꯗꯧꯅ ꯅꯨꯄꯤꯁꯤꯡꯁꯤ ꯊꯝꯕꯤꯔꯝꯕ ꯑꯗꯨ ꯃꯁꯤ ꯑꯩꯈꯣꯏꯅ ꯑꯍꯜꯁꯤꯡꯁꯤꯗ ꯃꯁꯤꯗꯤ ꯅꯨꯄꯤ ꯑꯃ ꯑꯣꯏꯕꯒꯤ ꯏꯁꯣꯔꯅ ꯁꯦꯝꯃꯛꯄꯗ ꯌꯥꯎꯔꯛꯂꯕꯅꯤ ꯑꯩꯈꯣꯏꯅ ꯃꯈꯣꯏꯕꯨ ꯃꯥꯡꯉꯤ ꯍꯥꯏꯗꯨꯅ ꯏꯟꯊꯣꯛꯄꯁꯤ ꯌꯥꯗꯦ ꯑꯗꯣ ꯆꯥꯎꯈꯠꯂꯛꯄꯒꯤ ꯃꯇꯨꯡ ꯏꯟꯅ ꯃꯈꯣꯏꯅ ꯃꯁꯥ ꯆꯦꯛꯁꯤꯟꯖꯗꯨꯅ ꯌꯥꯝꯅ ꯂꯨꯅ ꯅꯥꯟꯅ ꯊꯝꯕ ꯌꯥꯏ ꯑꯗꯨꯅ ꯃꯈꯣꯏ ꯑꯁꯦ ꯑꯃꯥꯡꯕ ꯅꯠꯇꯦ ꯍꯥꯏꯅ ꯑꯍꯟꯁꯤꯡꯁꯤꯗ ꯈꯪꯍꯟꯕ ꯑꯗꯨꯒ ꯀꯔꯤꯒꯨꯝꯕ ꯑꯃ ꯆꯤꯟꯗ ꯁꯥꯏꯅ ꯁꯥꯏꯅ ꯆꯥꯛꯈꯨꯝ ꯆꯪꯕ ꯌꯥꯗꯕ ꯃꯥꯡꯉꯤ ꯍꯥꯏꯕ ꯃꯥꯡꯉꯤ ꯍꯥꯏꯕ ꯋꯥꯍꯩꯁꯤ ꯑꯍꯟꯁꯤꯡꯁꯤꯒꯤ ꯃꯃꯥꯡꯒꯤ ꯃꯤꯔꯣꯜꯒꯤ ꯑꯍꯟꯁꯤꯡꯁꯤꯅ ꯌꯥꯝꯅ ꯊꯝꯕ ꯋꯥꯍꯩ ꯑꯃ ꯑꯣꯏꯕꯅ ꯃꯁꯤꯒꯤ ꯋꯥꯐꯝꯁꯤꯡ ꯑꯁꯤꯁꯨ ꯑꯃꯥꯡ ꯑꯁꯦꯡ ꯍꯥꯏꯅ ꯊꯝꯈ꯭ꯔꯒ ꯑꯍꯟꯁꯤꯡꯁꯤꯅ ꯌꯥꯝꯅ ꯂꯨ ꯅꯥꯟꯕꯒꯤ ꯃꯑꯣꯡꯗ ꯊꯝꯕꯤꯔꯝꯕ ꯆꯠꯅꯕꯤ ꯑꯃꯅꯤ ꯑꯁꯤꯒꯨꯝꯕꯁꯤꯡꯁꯨ ꯑꯩꯈꯣꯏ ꯅꯍꯥꯔꯣꯜꯁꯤꯡꯁꯤꯗ ꯃꯃꯨꯠ ꯇꯥꯅ ꯈꯪꯍꯟꯕ ꯑꯗꯨꯒ ꯑꯃꯣꯠ ꯑꯀꯥꯏꯒꯤ ꯊꯕꯛꯅꯤ ꯃꯁꯤ ꯂꯨꯅ ꯅꯥꯟꯅ ꯆꯥꯛꯈꯨꯝꯗ ꯇꯧꯗꯕ ꯌꯥꯗꯦ ꯍꯥꯏꯕꯁꯤ ꯈꯪꯍꯟꯕ ꯑꯗꯨꯒ ꯑꯃ ꯑꯃꯃꯨꯛ ꯄꯜꯂꯕꯗ ꯅꯨꯄꯥꯅ ꯑꯉꯥꯡ ꯂꯧꯕ ꯌꯥꯗꯕ ꯃꯆꯥ ꯂꯧꯕ ꯄꯝꯗꯕ ꯂꯩꯀꯥꯏꯅ ꯅꯣꯛꯅꯕ ꯑꯍꯜ ꯂꯃꯟꯁꯤꯡꯁꯤꯅ ꯅꯣꯛꯅꯕ ꯑꯁꯤꯒꯨꯝꯕꯁꯤꯡ ꯑꯁꯤꯁꯨ ꯑꯍꯟꯁꯤꯡꯁꯤꯗ ꯍꯧꯖꯤꯛꯇꯤ ꯅꯨꯄꯤꯁꯨ ꯅꯨꯄꯥꯁꯨ ꯊꯕꯛ ꯆꯠꯊꯣꯛꯅꯔꯛꯄ ꯑꯗꯨꯒ ꯃꯥꯒꯤ ꯃꯥꯒꯤ ꯃꯊꯧ ꯑꯉꯝꯕ ꯇꯧꯅꯔꯛꯄ ꯁꯦꯜ ꯇꯥꯟꯅꯅꯕ ꯍꯣꯠꯅꯅꯔꯛꯄ ꯄꯨꯟꯅ ꯍꯤꯡꯃꯤꯟꯅꯅꯕ ꯚꯥꯞ ꯇꯥꯃꯤꯟꯅꯅ ꯍꯤꯡꯃꯤꯟꯅꯅꯕ ꯍꯣꯠꯅꯕ ꯃꯇꯝꯗ ꯅꯨꯄꯥꯁꯨ ꯃꯆꯥ ꯂꯧꯒꯗꯕꯅꯤ ꯑꯉꯥꯡ ꯂꯧꯕꯗ ꯀꯔꯤꯁꯨ ꯑꯀꯥꯏꯕ ꯂꯩꯇꯦ ꯃꯁꯤꯗꯤ ꯅꯨꯄꯤ ꯑꯃꯗꯤ ꯅꯨꯄꯥ ꯑꯅꯤꯗꯨꯒꯤ ꯒ꯭ꯌꯥꯟ ꯇꯥꯅꯅ ꯂꯧꯁꯤꯡ ꯂꯩꯃꯤꯟꯅꯅ ꯆꯥꯎꯈꯠꯅꯅꯕ ꯍꯣꯠꯅꯃꯤꯟꯅꯕꯗ ꯃꯕꯥꯅꯤꯒꯤ ꯍꯤꯡꯃꯤꯟꯅꯅꯕꯒꯤ ꯚꯥꯞ ꯇꯥꯅꯅ ꯍꯤꯡꯃꯤꯟꯅꯅꯕ ꯍꯣꯠꯅꯕꯗ ꯂꯧꯕ ꯅꯨꯄꯥꯒꯤ ꯊꯧꯗꯥꯡꯅꯤ ꯍꯥꯏꯅ ꯑꯍꯟꯁꯤꯡꯁꯤꯗ ꯈꯪꯍꯟꯕꯒ ꯂꯣꯏꯅꯅ ꯌꯥꯍꯟꯕ ꯑꯁꯤꯒꯨꯝꯕꯁꯤꯡ ꯑꯁꯤ ꯑꯩꯈꯣꯏꯅ ꯍꯣꯠꯅꯕꯁꯤ ꯇꯉꯥꯏ ꯐꯗꯦ ꯍꯥꯏꯅ ꯍꯥꯏꯖꯅꯤꯡꯉꯤ